ꯑꯩꯅ ꯑꯆꯥ ꯑꯊꯛ ꯈꯔ ꯑꯣꯔꯗ꯭ꯔ ꯇꯧꯒꯦꯅ ꯁ꯭ꯋꯤꯒꯤꯒꯤ ꯋꯦꯞꯁꯥꯏꯠꯇ ꯆꯪꯕꯅꯤ ꯑꯗꯣ ꯄꯣꯠ ꯆꯩ ꯈꯔꯗꯤ ꯀꯥꯔꯠꯇ ꯑꯦꯠ ꯇꯧꯁꯤꯜꯂ ꯃꯇꯨꯡꯗ ꯑꯣꯔꯗ꯭ꯔ ꯇꯧꯔꯝꯗꯥꯏꯗ ꯀꯨꯄꯟꯒꯨꯝꯕ ꯈꯔ ꯂꯩꯕ꯭ꯔ ꯌꯦꯡꯕꯅꯤ ꯑꯗꯨꯕꯨ ꯑꯝꯇ ꯂꯩꯇ ꯃꯥꯜꯂꯦꯗ